ꯁꯩꯁꯛꯄꯁꯤꯡꯅ ꯇꯧꯕ ꯈ꯭ꯋꯥꯏꯗꯒꯤ ꯀꯃꯟ ꯑꯣꯏꯕ ꯑꯁꯣꯏꯕꯁꯤꯡ ꯑꯁꯤ ꯀꯔꯤ ꯀꯔꯤꯅꯣ ꯍꯥꯏꯔꯒꯗꯤ ꯑꯩꯅ ꯁꯨꯝ ꯈꯪꯖꯕꯗ ꯑꯣꯇꯣ ꯇ꯭ꯌꯨꯟ ꯌꯥꯝ ꯁꯤꯖꯤꯟꯅꯕꯁꯦ ꯁꯤꯁꯦ ꯌꯥꯝꯅ ꯀꯃꯟ ꯑꯣꯏ ꯃꯔꯝꯗꯤ ꯏꯁꯩ ꯁꯛꯄ ꯍꯥꯏꯕꯁꯦ ꯃꯤ ꯂꯣꯏꯅ ꯍꯩ ꯍꯩꯔꯒꯁꯨ ꯈꯣꯟ ꯐꯖꯕ ꯐꯖꯗꯕ ꯍꯥꯏꯕ ꯑꯃ ꯂꯩꯗꯅ ꯂꯩꯕꯅꯤꯅ ꯃꯁꯥꯒꯤ ꯁꯛꯆꯕ ꯏꯁꯩꯗꯨꯗ ꯑꯣꯇꯣ ꯇ꯭ꯌꯨꯟ ꯃꯌꯥꯝ ꯍꯥꯞꯆꯜꯂꯒ ꯈꯣꯟ ꯍꯦꯛꯇ ꯐꯖꯍꯟꯕꯗꯨꯅ ꯍꯦꯛꯇ ꯐꯥꯎꯔꯅꯤꯅ ꯈꯟꯖꯕ ꯁꯤꯒꯨꯝꯕꯁꯨ ꯃꯌꯥꯝ ꯂꯩꯕ ꯁꯤꯡꯒꯔꯗ ꯑꯗꯣ ꯑꯗꯨꯅ ꯑꯣꯇꯣ ꯇ꯭ꯌꯨꯟꯁꯦ ꯌꯥꯝ ꯁꯤꯖꯤꯟꯅꯗꯕ ꯃꯁꯥꯒꯤ ꯈꯣꯟ ꯑꯁꯦꯡꯕ ꯐꯖꯕꯗꯣ ꯃꯌꯥꯝꯗ ꯇꯥꯍꯟꯕ ꯁꯤꯁꯦ ꯄꯥꯝꯖꯩ